ꯑꯩꯁꯦ ꯏꯁꯩ ꯁꯛꯄ ꯌꯥꯝꯅ ꯄꯥꯝꯖꯩ ꯀꯔꯤꯒꯨꯝꯕ ꯀꯥꯟꯗ ꯑꯩꯅꯒ ꯄꯥꯝꯖꯕ ꯏꯁꯩꯁꯦ ꯐꯥꯗꯅꯒ ꯇꯣꯛꯄ ꯖꯥꯠ ꯅꯠꯇꯦꯗ ꯑꯗꯨꯒ ꯑꯁꯨꯝ ꯌꯨꯝꯗ ꯂꯩꯕ ꯀꯥꯟꯁꯤꯗ ꯏꯁꯩꯉꯪꯕ ꯃꯌꯥꯝ ꯃꯔꯛꯇꯁꯨ ꯏꯁꯩ ꯇꯣꯛ ꯉꯪꯊꯣꯛꯑꯒ ꯇꯣꯛ ꯁꯛꯇꯣꯛꯄꯥ ꯃꯤꯅꯁꯨ ꯐꯖꯩ ꯐꯖꯩ ꯑꯁꯨꯁꯨꯝ ꯍꯥꯏꯕꯤ ꯑꯗꯨꯒ ꯍꯦꯛꯇ ꯑꯩꯁꯦ ꯏꯁꯩ ꯁꯛꯄꯤ ꯑꯣꯏꯔꯒꯦꯕꯨꯗꯤ ꯈꯜꯂꯨꯗꯦꯗ ꯑꯗꯨꯝ ꯄꯥꯝꯖꯔꯨꯕꯒꯤ ꯋꯥꯅꯤ